ꯍꯦꯜꯂꯣ ꯍꯦꯜꯂꯣ ꯍꯣꯏ ꯍꯣꯏ ꯍꯣꯏ ꯇꯥꯏꯌꯦ ꯀꯅꯥꯅꯣ ꯍꯣꯏ ꯍꯣꯏ ꯃꯍꯦꯁ ꯅꯨꯡꯉꯥꯏꯔꯤꯕꯣ ꯀꯃꯥꯏꯅ ꯇꯧꯔꯤꯒꯦ ꯑꯣ ꯐꯣꯟ ꯇꯧꯔꯛꯄꯒꯤ ꯀꯔꯤ ꯍꯥꯏꯅꯤꯡꯕ

ꯑꯥ ꯑꯣ ꯍꯣ ꯍꯣꯏ ꯍꯣꯏ ꯑꯣ ꯍꯧꯖꯤꯛꯀꯤ ꯅꯪꯅ ꯍꯥꯏꯔꯤꯕ ꯆꯤꯡꯗꯨ ꯃꯗꯨꯒꯤ ꯃꯃꯤꯡꯅ ꯃꯆꯤꯟ ꯃꯅꯥꯎ ꯆꯤꯡ ꯍꯥꯏꯅ ꯈꯪꯅꯩꯑꯕ ꯀꯣ ꯑꯗꯨꯗ ꯑꯦꯡꯒ꯭ꯂꯣ ꯃꯅꯤꯄꯨꯔ ꯋꯥꯔ ꯑꯩꯇꯤꯟ ꯅꯥꯏꯟꯇꯤ ꯋꯥꯟꯗ ꯊꯣꯛꯈꯤꯕ ꯈꯣꯡꯖꯣꯝꯗ ꯊꯣꯛꯈꯤꯕ ꯂꯥꯟꯗꯨꯗ ꯑꯩꯈꯣꯏꯒꯤ ꯃꯔꯩꯕꯥꯛ ꯅꯤꯡꯕ ꯃꯅꯤꯄꯨꯔꯒꯤ ꯑꯊꯧꯕ ꯋꯥꯡꯈꯩ ꯃꯩꯔꯥꯕ ꯍꯥꯏꯔꯤꯕ ꯑꯊꯧꯕ ꯅꯤꯄꯥ ꯑꯁꯤꯅ ꯁꯣꯝ ꯊꯪꯕ ꯀꯥꯛꯆꯤꯡꯒꯤ ꯍꯧꯖꯤꯛꯀꯤ ꯃꯆꯤꯟ ꯃꯅꯥꯎ ꯆꯤꯡꯂꯛꯀꯤꯁꯤꯗ ꯃꯥꯒꯤ ꯈꯣꯡꯕꯨ ꯈꯔꯒ ꯕ꯭ꯔꯤꯇꯤꯁꯀ ꯂꯥꯟꯊꯦꯡꯅꯅꯕ ꯂꯥꯛꯈꯤꯑꯕ ꯑꯗꯨꯗ ꯑꯩꯇꯤꯟ ꯅꯥꯏꯟꯇꯤ ꯋꯥꯟꯒꯤ ꯂꯥꯟꯁꯤꯗ ꯕ꯭ꯔꯤꯇꯤꯁꯀꯤ ꯃꯈꯨꯠꯇ ꯋꯥꯡꯈꯩ ꯃꯩꯔꯥꯕ ꯀꯧꯕ ꯅꯤꯄꯥ ꯑꯁꯤ ꯏꯃꯥ ꯂꯩꯕꯥꯛꯀꯤꯗꯃꯛ ꯃꯊꯋꯥꯏ ꯊꯥꯈꯤꯕ ꯑꯊꯧꯕ ꯑꯃꯅꯤ ꯃꯩꯔꯥꯕꯒꯤ ꯃꯥꯒꯤ ꯂꯩꯔꯣꯟ ꯆꯟꯐꯝ ꯑꯁꯤ ꯍꯧꯖꯤꯛꯀꯤ ꯃꯆꯤꯟ ꯃꯅꯥꯎ ꯆꯤꯡꯒꯤ ꯆꯤꯡꯂꯛꯁꯤꯗ ꯑꯗꯨꯝ ꯑꯣꯏꯈꯤ ꯍꯧꯖꯤꯛꯁꯨ ꯑꯣꯏꯗꯨꯅ ꯂꯩꯔꯤ ꯑꯗꯨ ꯃꯥꯒꯤ ꯃꯣꯡꯐꯝꯗ ꯑꯩꯈꯣꯏꯅ ꯅꯨꯡ ꯍꯥꯏꯗꯤ ꯐꯖꯅ ꯃꯥꯒꯤ ꯁꯦꯃꯦꯇ꯭ꯔꯤ ꯑꯩꯈꯣꯏ ꯃꯣꯡꯐꯝꯗ ꯐꯖꯅ ꯆꯜꯂꯒ ꯃꯥꯒꯤ ꯃꯃꯤꯡ ꯑꯗꯒꯤ ꯂꯩꯐꯝ ꯄꯣꯛꯄ ꯑꯗꯨꯗꯒꯤ ꯃꯥꯅ ꯁꯤꯈꯤꯕꯒꯤ ꯀꯔꯤ ꯀꯔꯤ ꯇꯧꯕꯗ ꯁꯤꯈꯤꯕꯅꯣ ꯍꯥꯏꯕꯒꯤ ꯑꯗꯨꯁꯤꯡꯗꯨ ꯂꯣꯏꯅ ꯍꯧꯖꯤꯛꯀꯤ ꯅꯨꯡꯗꯨꯗ ꯃꯥꯒꯤ ꯃꯦꯃꯣꯔꯤ ꯏꯁꯇꯣꯟꯗꯨꯗ ꯂꯣꯏꯅ ꯏꯔꯒ ꯀꯥꯛꯆꯤꯡꯒꯤ ꯑꯩꯈꯣꯏꯒꯤ ꯃꯆꯤꯟ ꯃꯅꯥꯎ ꯆꯤꯡꯂꯛ ꯍꯥꯏꯅ ꯈꯪꯅꯕ ꯆꯤꯡꯒꯤ ꯍꯦꯛ ꯅꯥꯄꯣꯝꯁꯤꯗꯩꯗ ꯃꯥꯒꯤ ꯀꯩꯅꯣꯁꯤ ꯂꯩ ꯃꯦꯃꯣꯔꯤ ꯏꯁꯇꯣꯟꯁꯤꯗ ꯐꯖꯅ ꯏꯔꯒ ꯂꯩꯌꯦꯕ ꯑꯗꯨ ꯍꯥꯏꯔꯤꯕ ꯃꯐꯝꯁꯦ ꯑꯩꯈꯣꯏ ꯆꯍꯤ ꯈꯨꯗꯤꯡꯒꯤ ꯈꯣꯡꯖꯣꯝ ꯗꯦ ꯍꯥꯏꯅ ꯈꯪꯅꯕ ꯑꯄ꯭ꯔꯤꯜ ꯊꯥꯒꯤ ꯇꯥꯡ ꯀꯨꯟꯍꯨꯝꯗꯣꯏꯗ ꯄꯥꯡꯊꯣꯛꯄ ꯉꯁꯥꯏꯒꯤ ꯂꯥꯟꯗꯨꯗ ꯁꯤꯈꯤꯕ ꯑꯊꯧꯕ ꯁꯤꯡꯗꯨꯕꯨ ꯏꯀꯥꯏ ꯈꯨꯝꯅꯕ ꯎꯠꯄꯒꯤ ꯑꯣꯏꯅ ꯃꯌꯥꯝꯅ ꯄꯥꯡꯊꯣꯛꯅꯩ ꯑꯗꯨ ꯈꯣꯡꯖꯣꯝ ꯗꯦ ꯍꯥꯏꯅ ꯈꯪꯅꯩ ꯍꯥꯏꯔꯤꯕ ꯅꯨꯃꯤꯠ ꯑꯁꯤꯗꯁꯨ ꯂꯩꯕꯥꯛ ꯃꯤꯌꯥꯝꯅ ꯍꯧꯖꯤꯛꯀꯤ ꯋꯥꯡꯈꯩ ꯃꯩꯔꯥꯕꯒꯤ ꯃꯥꯒꯤ ꯃꯣꯡꯐꯝ ꯂꯩꯔꯤꯕ ꯃꯐꯝꯁꯤꯗꯩꯗ ꯂꯥꯛꯇꯨꯅ ꯂꯩꯁꯨ ꯀꯠꯇꯨꯅ ꯂꯩꯈꯤꯗ꯭ꯔꯕ ꯑꯊꯧꯕ ꯋꯥꯡꯈꯩ ꯃꯩꯔꯥꯕꯕꯨ ꯏꯀꯥꯏ ꯈꯨꯝꯅꯕ ꯎꯠꯂꯤ ꯌꯥꯔꯗ꯭ꯔꯥ ꯁꯤꯅ ꯑꯇꯩꯗꯤ ꯍꯣꯏ ꯍꯣꯏ ꯑꯣ ꯑꯗꯣ ꯍꯧꯖꯤꯛꯀꯤ ꯃꯐꯝꯗꯨ ꯅꯪꯁꯨ ꯅꯣꯡꯃ ꯂꯥꯛꯑꯣ ꯑꯩ ꯃꯐꯝꯗꯨ ꯐꯖꯅ ꯈꯪꯉꯤ ꯑꯗꯨꯗ ꯆꯠꯂꯒ ꯍꯛꯊꯦꯡꯅꯅ ꯌꯦꯡꯁꯜꯂꯨꯁꯤ

ꯍꯣꯏ ꯍꯣꯏ ꯊꯝꯃꯣ ꯊꯝꯃꯣ